ꯀꯨꯝꯍꯩ ꯂꯥꯏꯅꯤꯡꯒꯤ ꯑꯣꯏꯕ ꯊꯧꯔꯝꯁꯤꯡꯒꯤꯗꯃꯛ ꯑꯩ ꯏꯁꯥꯃꯛꯅ ꯁꯥꯖꯈꯤꯕ ꯂꯥꯏꯒꯤ ꯃꯨꯔꯇꯤꯒꯨꯝꯕ ꯍꯥꯏꯔꯒꯗꯤ ꯗꯨꯔꯒꯥ ꯄꯨꯖꯥ ꯃꯇꯝꯗ ꯁꯥꯈꯤꯕꯅꯤ ꯗꯨꯔꯒꯥ ꯄꯨꯖꯥ ꯃꯇꯝꯗ ꯑꯩꯒꯤ ꯐ꯭ꯔꯦꯟꯗꯁꯀꯩ ꯄꯨꯜꯂꯒ ꯍꯥꯏꯗꯤ ꯗꯨꯔꯒꯥꯒꯤ ꯏꯃꯦꯖꯇꯣ ꯁꯥꯕ ꯑꯗꯩ ꯑꯩꯈꯣꯏꯒꯤ ꯂꯣꯀꯦꯜꯂꯤ ꯐꯪꯕ ꯄꯣꯠꯆꯩꯒꯨꯝꯕꯅ ꯁꯥꯒꯤꯕ ꯑꯣꯏꯌꯦ ꯍꯦꯛꯇ ꯑꯩꯅ ꯀ꯭ꯂꯦꯒꯨꯝꯕ ꯀꯩꯀꯥ ꯇꯧꯔꯒꯗꯤ ꯁꯥꯕꯗꯤ ꯅꯠꯇꯦ ꯑꯗꯨꯃꯥꯏꯅ ꯚꯦꯖꯤꯇꯦꯕꯜꯁꯅ ꯁꯥꯒꯤꯕ ꯑꯥꯏꯗꯣꯜꯁꯅꯤ ꯑꯩꯅ ꯍꯧꯖꯤꯛ ꯁꯥꯖꯈ꯭ꯔꯤꯕꯁꯦ ꯑꯗꯣ ꯁꯥꯃꯤꯟꯅꯕ ꯁꯥꯕ ꯃꯇꯝꯗ ꯏꯁꯥꯗ ꯌꯥꯝꯅ ꯊ꯭ꯔꯤꯜꯂꯤꯡ ꯑꯣꯏꯕ ꯍꯥꯏꯗꯤ ꯌꯥꯝꯅ ꯑꯦꯟꯖꯣꯏꯁꯨ ꯇꯧꯋꯦ ꯏꯃꯥꯟꯅꯕꯤꯒ ꯇꯧꯃꯤꯟꯅꯕꯅꯤꯅ ꯐꯥꯏꯞ ꯗꯦꯁ ꯆꯪꯕ ꯐꯦꯁꯇꯤꯚꯦꯜ ꯑꯃꯗ ꯁꯥꯒꯤꯕꯅꯤ ꯗꯨꯔꯒꯥ ꯄꯨꯖꯥꯁꯦ ꯑꯩꯈꯣꯏꯅ ꯁꯥꯕ ꯃꯇꯝꯗ ꯃꯀꯣꯛ ꯃꯈꯨꯠ ꯃꯁꯝ ꯀꯩꯀꯥ ꯁꯨꯃꯥꯏꯅ ꯃꯥꯒꯤ ꯆꯪꯕ ꯚꯦꯖꯤꯇꯦꯕꯜꯁꯀꯩꯁꯦ ꯊꯤꯕ ꯃꯇꯝꯗꯁꯨ ꯌꯥꯝꯅ ꯍꯥꯏꯗꯤ ꯅꯨꯡꯉꯥꯏꯕ ꯑꯣꯏꯈꯤꯌꯦ ꯑꯦꯟꯖꯣꯏ ꯇꯧꯔꯒ ꯁꯥꯃꯤꯟꯅꯕꯗ